ꯆꯦ ꯀꯩ ꯂꯝꯗꯒꯤ ꯑꯣꯏꯗꯣꯏꯅꯣ ꯆꯦꯅ ꯑꯣ ꯑꯩ ꯑꯩꯁꯨ ꯆꯞ ꯃꯥꯟꯅꯩ ꯆꯦꯒ ꯑꯩꯁꯨ ꯂꯥꯛꯏꯅꯦ ꯇꯧꯔꯤꯁꯦ ꯆꯠꯄꯁꯦ ꯍꯧꯖꯤꯛꯀꯤ ꯑꯣꯏꯅꯗꯤ ꯆꯞ ꯆꯥꯕꯤꯗꯤ ꯂꯩꯇ꯭ꯔꯤꯌꯦ ꯇꯧꯔꯤꯁꯦ ꯑꯩ ꯏꯊꯟꯗ ꯑꯗꯨꯝ ꯊꯣꯛꯂꯛꯄꯅꯦ ꯖꯒꯥꯁꯦ ꯈꯪꯗ꯭ꯔꯤ ꯇꯧꯔꯤꯁꯦ ꯆꯦꯗꯤ ꯀꯩ ꯂꯝꯗ ꯆꯠꯀꯦ ꯈꯜꯂꯤꯅꯣ ꯑꯣ ꯎꯝ

ꯎꯝ ꯎꯝ ꯎꯝ ꯎꯝ ꯑꯣ ꯑꯩ ꯑꯩꯒꯤꯕꯨꯗꯤ ꯑꯍꯥꯟꯕꯅꯦꯅ ꯆꯦ ꯑꯗꯣ ꯑꯩꯁꯨ ꯃꯣꯏ ꯁꯉꯥꯏ ꯐꯦꯁꯇꯤꯕꯦꯜꯁꯦ ꯌꯥꯎꯒꯦꯅꯗꯤ ꯈꯜꯂꯒꯗꯤ ꯂꯥꯛꯆꯕꯅꯦ ꯑꯗꯣ ꯅꯪꯉꯒꯗꯤ ꯌꯥꯎꯒꯦ ꯈꯜꯂꯤꯅꯦ ꯑꯗꯣ ꯆꯦꯒꯤꯗꯤ ꯑꯅꯤꯔꯛꯁꯨ ꯁꯨꯔꯕꯅꯤꯅ ꯈꯪꯕ ꯍꯦꯜꯂꯝꯗꯧ ꯃꯥꯜꯂꯦ ꯆꯦꯅ ꯖꯒꯥꯁꯦ ꯍꯣꯏ ꯆꯦ ꯎꯝ ꯍꯣꯏ ꯆꯦ

ꯑꯁ ꯁꯉꯥꯏ ꯁꯉꯥꯏꯗꯒꯤꯗꯤ ꯀꯩꯅꯣ ꯁꯉꯥꯏ ꯍꯣꯇꯦꯜꯗꯒꯤꯗꯤ ꯁꯉꯥꯏ ꯐꯦꯁꯇꯤꯕꯦꯜꯁꯦ ꯀꯌꯥꯃꯨꯛꯇꯤ ꯂꯥꯞꯅꯒꯦ ꯆꯦ ꯑꯣ ꯎꯝ ꯎꯝ ꯑꯗꯨꯝ ꯃꯣꯏ ꯀꯦꯞ ꯁꯥꯔꯚꯤꯁ ꯀꯩꯀꯥ ꯐꯖꯅ ꯄꯤꯕ ꯅꯠꯇ꯭ꯔꯣ ꯎꯝ ꯎꯝ ꯃꯣꯏꯒꯤ ꯆꯥꯅ ꯆꯥꯅꯕ ꯀꯩꯀꯥꯗꯤ ꯑꯗꯨꯝ ꯑꯗꯨꯝ ꯀꯃꯥꯏꯅ ꯇꯧꯒꯦ

ꯑꯣ ꯌꯥꯏꯌꯦ ꯑꯗꯣ ꯑꯥ ꯎꯝ ꯎꯝ ꯑꯗꯣ ꯈꯪꯗꯤꯌꯦ ꯆꯦ ꯑꯗꯨꯝ ꯆꯦꯍꯣꯏꯅ ꯈꯔ ꯈꯪꯕꯅꯤꯅ ꯆꯦꯍꯣꯏ ꯃꯇꯨꯡ ꯏꯟꯕ ꯍꯥꯏꯗꯨꯅꯦ ꯑꯩꯁꯨ ꯑꯣ ꯌꯥꯏꯌꯦ ꯆꯦ ꯑꯩꯒꯤꯗꯤ ꯂꯥꯏꯕꯛ ꯐꯕꯅꯦꯗ ꯆꯦꯍꯣꯏ ꯊꯦꯡꯅꯕꯁꯦ ꯅꯠꯇ꯭ꯔꯒꯗꯤ ꯑꯩꯗꯤ ꯄꯨꯔꯥ ꯕꯔꯝ ꯆꯠꯂꯝꯃꯗꯕꯅꯦ ꯇꯧꯔꯤꯁꯦ

ꯑꯗꯣ ꯍꯧꯖꯤꯛ ꯑꯥ ꯆꯦ ꯑꯗꯣ ꯑꯁ ꯈꯪꯗꯦꯅꯦ ꯑꯩꯒꯤꯗꯤ ꯑꯍꯥꯟꯕ ꯑꯣꯏꯕꯅꯤꯅ ꯖꯒꯥꯁꯦ ꯏꯉꯥꯎ ꯉꯥꯎꯔꯦꯅꯦ ꯑꯧ ꯌꯥꯏ ꯌꯥꯏ ꯆꯦ ꯀꯩꯁꯨ ꯀꯥꯏꯗꯦ ꯆꯦ ꯉꯥꯛꯇꯪ ꯂꯩꯕꯤꯔꯝꯃꯣꯅꯦ ꯑꯩ ꯑꯃꯇ ꯀꯧꯒꯦ ꯑꯥ ꯇꯥꯃꯣ ꯀꯩꯅꯣ ꯑꯃꯇ ꯁꯉꯥꯏ ꯁꯉꯥꯏ ꯀꯟꯇꯤꯅꯦꯟꯇꯦꯜ ꯐꯥꯎꯇꯪ ꯆꯠꯂꯨꯁꯦ ꯑꯧ ꯌꯥꯏ ꯃꯤ ꯑꯅꯤꯒꯤꯅꯦ ꯑꯧ ꯃꯤ ꯑꯃꯃꯝꯗ ꯀꯌꯥ ꯀꯌꯥ ꯆꯥꯝꯃꯔꯤ ꯆꯥꯝꯃꯔꯤ